ꯍꯜꯂꯣ ꯁꯤꯕꯨ ꯃꯣꯔꯦꯒꯤ ꯏꯊꯅꯤꯛ ꯋꯌꯥꯔ ꯌꯣꯟꯕ ꯀꯩꯅꯣ ꯑꯣꯏꯕꯤꯔꯕ꯭ꯔꯣ ꯗꯨꯀꯥꯟ ꯀꯩꯅꯣꯅꯤ ꯑꯩ ꯀꯩꯅꯣꯝꯇ ꯍꯪꯖꯒꯦ ꯇꯧꯕꯅꯦ ꯁꯣꯝꯒꯤꯁꯤꯗ ꯀꯔꯝ ꯀꯔꯝꯕ ꯑꯥꯏꯇꯦꯝꯅꯣ ꯐꯪꯕꯤꯔꯤꯁꯦ ꯀꯃꯥꯏꯅ ꯇꯧꯕꯅꯣ ꯗꯦꯂꯤꯕꯔꯤꯅ ꯂꯩꯕ꯭ꯔꯥ ꯑꯗꯨꯒ ꯃꯇꯝꯅ ꯀꯔꯝꯕ ꯃꯇꯝꯗ ꯍꯥꯡꯒꯦ ꯄꯨꯡ ꯀꯌꯥꯗꯒꯤ ꯀꯌꯥꯐꯥꯎ ꯂꯣꯟꯕꯒꯤ ꯅꯨꯃꯤꯠ ꯂꯩꯕ꯭ꯔꯥ ꯈꯣꯠꯄ꯭ꯔꯥ ꯑꯗꯨ ꯃꯇꯥꯡꯗ ꯈꯤꯇ ꯍꯪꯖꯒꯦ ꯇꯧꯕ ꯑꯥ ꯗꯤꯁꯀꯥꯎꯟꯒ ꯂꯩꯕꯤꯒꯗ꯭ꯔ ꯀꯃꯥꯏ ꯇꯧꯏ ꯑꯩꯁꯦ ꯄꯨꯟꯅ ꯂꯧꯔꯒ ꯃꯄꯥꯟꯗꯁꯨ ꯊꯥꯖꯒꯦ ꯇꯧꯕ ꯑꯥꯎ ꯀꯩꯅꯣꯅꯦ ꯑꯩꯁꯦ ꯃꯄꯥꯟꯗ ꯈꯔ ꯌꯥꯝꯅ ꯂꯧꯔꯒ ꯑꯗꯨꯝ ꯊꯥꯖꯒꯦ ꯇꯧꯕꯅꯦ

ꯑꯣꯀꯦ ꯑꯣꯀꯦ ꯑꯣꯀꯦ ꯑꯣꯀꯦ ꯑꯣꯀꯦ ꯌꯥꯝ ꯅꯨꯉꯥꯏꯖꯔꯦ ꯑꯗꯨꯗꯤ ꯗꯦꯂꯤꯕꯔꯤ ꯂꯩꯖꯗꯦꯕꯀꯣ ꯍꯣꯝ ꯗꯦꯂꯤꯕꯔꯤꯒꯨꯝꯕ ꯂꯩꯇꯦꯕ

ꯐꯔꯦ ꯐꯔꯦ ꯑꯩꯈꯣꯏ ꯑꯃꯨꯛ ꯂꯥꯛꯆꯔꯒꯦ ꯍꯣꯏ ꯍꯣꯏ ꯊꯝꯃꯦ ꯊꯝꯃꯦ